ꯍꯜꯂꯣ

ꯒꯥꯡ ꯉꯥꯏ ꯒꯥꯡ ꯉꯥꯏꯁꯦ ꯑꯁꯦꯡꯕꯗꯤ ꯒꯥꯡ ꯉꯥꯏꯁꯦ ꯄꯣꯁ ꯍꯥꯔꯚꯦꯁ ꯐꯦꯁꯇꯤꯕꯜꯅꯦꯕꯀꯣ ꯃꯤꯅ ꯐꯧ ꯂꯣꯛꯅꯔꯛꯄ ꯃꯇꯝ ꯑꯗꯨꯒꯤ ꯑꯗꯨ ꯂꯣꯏꯔꯛꯄ ꯃꯇꯝꯒꯤ ꯐꯦꯁꯇꯤꯕꯦꯜꯅꯦꯕ

ꯑꯗꯣ ꯎꯝ ꯅꯕꯦꯝꯕꯔ ꯃꯅꯨꯡꯁꯤꯗꯀꯣ ꯎꯝ ꯑꯃꯨꯛꯀ ꯍꯥꯏꯕꯤꯌꯨ ꯇꯥꯗꯔꯦ

ꯑꯦ ꯒꯥꯡꯉꯥꯏ ꯍꯥꯏꯕꯁꯦ ꯀꯩꯅꯣꯅꯦꯕꯀꯣ ꯍꯧꯖꯤꯛꯀꯤ ꯑꯩꯈꯣꯏꯒꯤ ꯃꯅꯤꯄꯨꯔꯗ ꯃꯅꯤꯄꯨꯔꯗꯗꯪ ꯅꯠꯇ꯭ꯔꯁꯨ ꯑꯇꯩ ꯏꯁꯇꯦꯠꯇꯀꯣ ꯅꯒꯥꯒꯤ ꯏꯆꯤꯜ ꯏꯅꯥꯎꯁꯤꯡ ꯃꯣꯏꯒꯤ ꯀꯨꯝꯍꯩ ꯑꯃꯅꯦꯕ ꯅꯥꯒꯥ ꯍꯥꯏꯔꯒ ꯅꯥꯒꯥꯒꯤ ꯐꯨꯔꯨꯞꯇꯁꯨ ꯃꯌꯥꯝ ꯂꯩꯌꯦꯀꯣ ꯑꯗꯨ ꯖꯂꯤꯌꯥꯡꯔꯣꯡ ꯍꯥꯏꯔꯒ ꯀꯕꯨꯏꯈꯣꯏ ꯃꯣꯏꯒꯤ ꯀꯨꯝꯍꯩ ꯑꯣꯏꯗꯣꯏꯅꯦꯕ ꯊꯥꯏꯅꯗꯤ ꯈ꯭ꯔꯤꯁꯇꯦꯟ ꯈ꯭ꯔꯤꯁꯇꯦꯟ ꯍꯥꯏꯕꯁꯦ ꯂꯩꯇ꯭ꯔꯤꯉꯩ ꯃꯃꯥꯡꯗ ꯃꯣꯏꯒꯤ ꯊꯥꯖꯕꯀꯣ ꯃꯣꯏꯅ ꯊꯥꯖꯕ ꯇꯤꯟꯒꯥꯏ ꯔꯒ꯭ꯋꯥꯡ ꯍꯥꯏꯕ ꯃꯣꯏꯒꯤ ꯒꯣꯗꯦꯖ ꯑꯃ ꯂꯩꯌꯦ ꯃꯥ ꯃꯥ ꯃꯥꯒꯤ ꯐꯦꯁꯇꯤꯕꯦꯜꯅꯦ ꯍꯥꯏ ꯇꯥꯔꯦ ꯃꯉꯣꯟꯗ ꯍꯔꯥꯎꯕ ꯍꯔꯥꯎꯕ ꯐꯣꯡꯗꯣꯛꯄꯒꯤ ꯐꯦꯁꯇꯤꯕꯦꯜ ꯃꯁꯤꯗ ꯃꯣꯏꯅ ꯇꯧꯗꯣꯏꯁꯦ ꯐꯔꯁ ꯗꯦ ꯅꯨꯃꯤꯠ ꯑꯍꯥꯟꯕ ꯅꯨꯃꯤꯠꯁꯤꯗꯀꯣ ꯑꯍꯥꯟꯕ ꯅꯨꯃꯤꯠꯁꯤꯗ ꯃꯣꯏꯅ ꯔꯤꯆ꯭ꯋꯦꯜ ꯈꯔ ꯇꯧꯔꯅꯦꯕ ꯂꯥꯏꯗ ꯄꯣꯠ ꯀꯠꯄ ꯈꯣꯠꯄ ꯁꯦꯀ꯭ꯔꯤꯐꯥꯏꯁ ꯈꯔ ꯇꯧꯕꯀꯣ ꯑꯗꯨꯁꯤꯡ ꯇꯧꯔꯅꯤ ꯅꯨꯃꯤꯠ ꯊ꯭ꯔꯁꯗꯦꯁꯤꯗꯀꯣ ꯑꯗꯨꯒꯤ ꯐꯣꯜ ꯑꯗꯨꯒꯤ ꯃꯊꯪ ꯇꯥꯕ ꯅꯨꯃꯤꯠꯁꯤꯡꯗꯗꯤ ꯖꯒꯣꯏ ꯁꯥꯕ ꯏꯁꯩ ꯁꯛꯄ ꯂꯩꯁꯥꯕꯤ ꯄꯥꯈꯪ ꯄꯨꯜꯂꯒ ꯑꯗꯨꯝ ꯍꯔꯥꯎ ꯀꯨꯝꯍꯩ ꯀꯩꯅꯣ ꯇꯧꯔꯒ ꯆꯥꯃꯤꯟꯅꯕ ꯊꯛꯃꯤꯟꯅꯕ ꯇꯧꯔꯒ ꯍꯔꯥꯎꯅ ꯂꯦꯟꯖꯕ ꯀꯨꯝꯍꯩ ꯑꯃꯅꯦꯕ ꯃꯣꯏꯁꯦ ꯅꯨꯃꯤꯠ ꯑꯍꯨꯝ ꯃꯔꯤ ꯑꯍꯨꯝ ꯃꯔꯤꯃꯛ ꯁꯨꯃꯥꯏꯅꯗꯤ ꯄꯥꯡꯊꯣꯛꯅꯒꯜꯂꯦ ꯃꯐꯝꯁꯦ ꯍꯧꯖꯤꯛꯀꯤ ꯀꯕꯨꯏꯈꯣꯏ ꯇꯥꯐꯝꯀꯣ ꯑꯁꯤ ꯏꯝꯐꯥꯜ ꯏꯝꯐꯥꯜ ꯑꯁꯤ ꯁꯦꯅꯥꯄꯇꯤꯔꯣꯝ ꯇꯃꯦꯡꯂꯣꯡꯔꯣꯝꯗꯁꯨ ꯑꯗꯨꯝ ꯂꯩꯌꯦ ꯑꯗꯨ ꯑꯌꯥꯝꯕꯅ ꯍꯧꯖꯤꯛꯀꯤ ꯈ꯭ꯔꯤꯏꯁꯇꯦꯟ ꯑꯣꯏꯅꯕꯅꯤꯅ ꯈ꯭ꯔꯤꯁꯇꯦꯟ ꯑꯣꯏꯕꯁꯤꯡꯅꯗꯤ ꯑꯣꯔꯒꯅꯥꯏꯁ ꯇꯧꯕꯗꯤ ꯂꯩꯇꯦꯕꯀꯣ ꯑꯗꯨ ꯍꯧꯖꯤꯛ ꯍꯧꯖꯤꯛ ꯃꯣꯏꯒꯤ ꯍꯥꯟꯅꯒꯤ ꯊꯥꯖꯕ ꯃꯣꯏꯒꯤ ꯍꯥꯟꯅꯒꯤ ꯏꯁꯣꯔ ꯃꯣꯏꯒꯤ ꯏꯁꯣꯔ ꯍꯥꯏ ꯇꯥꯔꯦꯀꯣ ꯃꯣꯏꯒꯤ ꯂꯥꯏ ꯃꯣꯏꯒꯤ ꯍꯥꯟꯅꯒꯤ ꯂꯥꯏ ꯊꯥꯖꯔꯤꯕ ꯀꯥꯡꯕꯨꯁꯤꯡꯅ ꯑꯣꯔꯒꯅꯥꯏꯁ ꯇꯧꯒꯜꯂꯦꯕ ꯃꯣꯏꯅ ꯑꯣꯔꯒꯅꯥꯏꯁ ꯇꯧꯕꯁꯦ ꯊ꯭ꯔꯁꯗꯦꯗꯒꯤ ꯍꯧꯖꯤꯛꯀꯤ ꯃꯣꯏ ꯍꯧꯖꯤꯛꯀꯤ ꯍꯧꯖꯤꯛ ꯍꯧꯖꯤꯛ ꯆꯠꯅꯔꯤꯕ ꯍꯧꯖꯤꯛ ꯍꯧꯖꯤꯛ ꯃꯣꯏꯒꯤ ꯂꯥꯏ ꯊꯥꯖꯔꯤꯕ ꯃꯤꯁꯤꯡꯁꯦ ꯃꯣꯏꯅ ꯔꯤꯆ꯭ꯋꯦꯜꯁꯦ ꯃꯣꯏꯅ ꯄꯔꯐꯣꯝ ꯇꯧꯔꯅꯤ ꯅꯦꯛꯁ ꯗꯦ ꯐꯣꯂꯣꯋꯤꯡ ꯗꯦ ꯍꯥꯏ ꯇꯥꯔꯦ ꯃꯊꯪ ꯂꯥꯛꯄ ꯅꯨꯃꯤꯠꯁꯤꯗꯗꯤ ꯑꯇꯩ ꯖꯥꯠ ꯃꯤ ꯑꯇꯩ ꯖꯥꯠꯀꯤ ꯃꯤ ꯑꯣꯏꯔꯁꯨ ꯀꯣ ꯃꯣꯏ ꯏꯟꯕꯥꯏꯠ ꯑꯗꯨꯝ ꯇꯧꯅꯩꯑꯕ ꯑꯗꯨꯗ ꯅꯪ ꯖꯒꯣꯏ ꯃꯣꯏꯒꯤ ꯃꯣꯏꯅ ꯇꯧꯒꯗꯣꯏꯁꯦ ꯃꯣꯏꯒꯤ ꯗ꯭ꯔꯦꯁ ꯃꯣꯏꯒꯤ ꯐꯤꯖꯦꯠꯀꯣ ꯀꯕꯨꯏ ꯈꯣꯏꯒꯤ ꯐꯤ ꯍꯧꯖꯤꯛꯀꯤ ꯐꯅꯦꯛꯀ ꯍꯥꯏꯗꯣ ꯑꯗꯨꯁꯤꯡꯗꯣ ꯁꯦꯠꯂꯅꯤ ꯑꯗꯨꯒ ꯐꯖꯅ ꯀꯦꯔꯒ ꯅꯨꯄꯥꯁꯤꯡꯁꯨ ꯃꯣꯏꯒꯤ ꯐꯤ ꯃꯣꯏꯒꯤ ꯐꯤꯁꯤꯡ ꯁꯦꯠꯂꯒ ꯇꯧꯔꯒ ꯑꯗꯨꯝ ꯖꯒꯣꯏ ꯁꯥꯔꯅꯤ ꯑꯗꯨꯃꯥꯏꯟ ꯇꯧꯕꯅꯦ ꯑꯥ ꯍꯣꯏ ꯍꯣꯏ ꯍꯣꯏ ꯎꯝ ꯌꯦꯡꯕꯤꯌꯨ ꯅꯨꯡꯉꯥꯏꯕꯅꯦ ꯅꯨꯡꯉꯥꯏꯕ ꯑꯣꯀꯦꯖꯟꯅꯦ ꯎꯝ ꯎꯝ